ꯗ꯭ꯔꯣꯋꯤꯡ ꯍꯩꯅꯕ ꯄꯦꯟꯇꯤꯡ ꯍꯩꯅꯕꯒꯤꯗꯃꯛ ꯆꯍꯤ ꯆꯞ ꯆꯥꯕ ꯍꯥꯏꯕꯁꯦ ꯑꯗꯨꯃꯛꯇꯤ ꯍꯥꯏꯕ ꯉꯝꯗꯦ ꯑꯉꯥꯡ ꯑꯉꯥꯡꯗꯨꯒꯤ ꯃꯈꯥ ꯄꯣꯜꯂꯦ ꯑꯗꯨꯕꯨ ꯆꯧꯔꯥꯛꯅ ꯑꯩꯅ ꯆꯥꯡꯆꯠ ꯑꯃꯗ ꯑꯉꯥꯡꯁꯤ ꯆꯍꯤ ꯃꯉꯥ ꯃꯉꯥꯒꯤ ꯃꯊꯛꯇꯒꯤꯗꯤ ꯃꯥꯁꯤ ꯐꯖꯅ ꯇ꯭ꯔꯦꯟ ꯍꯧꯔꯗꯣꯏꯅꯤ ꯆꯍꯤ ꯃꯉꯥꯁꯤꯗꯒꯤ